ꯑꯩꯈꯣꯏꯅ ꯏꯂꯦꯛꯇ꯭ꯔꯤꯛꯁꯤꯇꯤꯒꯤ ꯑꯣꯏꯕ ꯄꯣꯠꯂꯝꯁꯤꯡ ꯆꯥꯛꯈꯨꯝꯗ ꯁꯤꯖꯤꯟꯅꯕ ꯀꯔꯤ ꯀꯔꯤꯅꯣ ꯍꯥꯏꯕꯗ ꯔꯥꯏꯁ ꯀꯨꯀꯔ ꯕꯣꯏꯂꯔ ꯃꯤꯛꯆꯔ ꯒ꯭ꯔꯥꯏꯟꯗꯔ ꯒ꯭ꯌꯥꯁ ꯁꯤꯂꯤꯟꯗꯔ ꯑꯣꯚꯦꯟꯅꯆꯤꯡꯕ ꯀꯌꯥꯁꯤ ꯁꯤꯖꯤꯟꯅꯩ ꯁꯤꯁꯤꯡꯁꯤ ꯁꯤꯖꯟꯅꯕꯗ ꯌꯥꯝ ꯃꯤꯑꯣꯏꯕꯗ ꯃꯇꯝ ꯀꯌꯥ ꯃꯥꯡꯍꯟꯗꯦ ꯑꯃꯁꯨꯡ ꯃꯇꯝꯕꯨ ꯌꯥꯝꯅ ꯂꯦꯝ ꯄꯥꯅ ꯊꯕꯛ ꯈꯨꯗꯤꯡꯃꯛꯇ ꯀꯣꯟꯅꯖꯩ ꯊꯥꯏꯅꯒꯤ ꯃꯇꯝꯗꯗꯤ ꯁꯤꯁꯤꯡꯁꯤ ꯂꯩꯔꯝꯗꯦ ꯑꯃꯁꯨꯡ ꯑꯋꯥꯕ ꯀꯌꯥ ꯊꯦꯡꯅꯩ ꯀꯔꯤꯒꯤꯅꯣ ꯍꯥꯏꯔꯕꯗ ꯒ꯭ꯌꯥꯁ ꯁꯤꯂꯤꯟꯗꯔ ꯍꯥꯏꯔꯤꯕ ꯄꯣꯠꯁꯛ ꯑꯁꯤꯅ ꯃꯤꯑꯣꯏꯕꯗ ꯑꯁꯨꯃꯥꯏꯅ ꯃꯇꯦꯡ ꯄꯥꯡꯉꯤ ꯀꯃꯥꯏꯅ ꯍꯥꯏꯔꯕꯗ ꯑꯦꯅꯤ ꯇꯥꯏꯝꯗ ꯒ꯭ꯌꯥꯁ ꯍꯧꯒꯠꯂꯒ ꯃꯩ ꯍꯧꯒꯠꯂꯒ ꯆꯥꯛ ꯊꯣꯡꯕ ꯌꯥꯏ ꯑꯦꯟꯁꯥꯡ ꯊꯣꯡꯕ ꯌꯥꯏ ꯑꯇꯣꯞꯄ ꯀꯌꯥ ꯊꯣꯡꯕ ꯌꯥꯏ ꯆꯥꯅ ꯊꯛꯅꯕ ꯊꯥꯏꯅꯒꯤ ꯊꯥꯏꯅꯒꯤ ꯃꯇꯝꯗ ꯁꯨꯒꯨꯝꯅ ꯂꯩꯇ꯭ꯔꯕꯅꯤꯅ ꯅꯨꯡꯉꯥꯏꯐꯝ ꯈꯪꯗꯦ ꯍꯥꯏꯕꯗꯨꯅꯤ ꯑꯃꯁꯨꯡ ꯒ꯭ꯔꯥꯏꯟꯗꯔ ꯍꯥꯏꯕꯁꯤ ꯁꯤ ꯄꯣꯠꯁꯛꯁꯤ ꯌꯥꯝꯅ ꯃꯇꯝ ꯃꯥꯡꯍꯟꯗ꯭ꯔꯕ ꯄꯣꯠꯁꯛ ꯑꯃ ꯃꯤꯑꯣꯏꯕꯗ ꯄꯤꯅꯕꯤ ꯀꯃꯥꯏꯅꯅꯣ ꯍꯥꯏꯕꯗ ꯊꯥꯏꯅꯒꯤ ꯃꯇꯝꯗꯗꯤ ꯏꯁꯥꯅ ꯏꯁꯥꯒꯤ ꯈꯨꯠꯅ ꯇꯤꯜꯍꯧꯒꯨꯝꯕ ꯃꯔꯣꯏꯒꯨꯝꯕ ꯁꯤꯁꯤꯡꯁꯦ ꯅꯨꯛꯁꯨꯛꯇ ꯍꯥꯞꯆꯤꯜꯂꯒ ꯁꯨꯅꯔꯝꯃꯤ ꯑꯗꯨꯕꯨ ꯒ꯭ꯔꯥꯏꯟꯗꯔ ꯂꯥꯛꯄꯗꯒꯤꯗꯤ ꯁꯨꯅꯕꯒꯤ ꯃꯊꯧꯁꯨ ꯇꯥꯗ꯭ꯔꯦ ꯑꯃꯁꯨꯡ ꯕꯣꯏꯂꯔ ꯍꯥꯏꯕꯁꯤ ꯆꯥ ꯂꯣꯟꯅꯉꯥꯏ ꯄꯣꯠꯁꯛ ꯑꯃꯅꯦꯕ ꯆꯥ ꯂꯣꯟꯕ ꯑꯃꯁꯨꯡ ꯌꯦꯔꯨꯝ ꯐꯨꯠꯄ ꯑꯣꯏꯒꯦꯔꯥ ꯑꯇꯣꯞꯄ ꯐꯨꯠꯄ ꯑꯣꯏꯒꯦꯔꯥ ꯁꯤꯁꯤꯡꯗ ꯃꯇꯦꯡ ꯄꯥꯡꯍꯜꯂꯦꯕ ꯑꯃꯁꯨꯡ ꯔꯥꯏꯁ ꯀꯨꯀꯔ ꯔꯥꯏꯁ ꯀꯨꯀꯔ ꯍꯥꯏꯁꯤꯗꯤ ꯆꯥꯛ ꯊꯣꯡꯅꯕ ꯄꯣꯠꯁꯛ ꯑꯃꯅꯦꯕ ꯁꯤ ꯄꯣꯠꯁꯛꯁꯤꯅ ꯃꯤꯑꯣꯏꯕꯗ ꯃꯇꯝꯁꯨ ꯀꯌꯥ ꯃꯥꯡꯍꯟꯗꯕ ꯑꯃꯁꯨꯡ ꯁꯦꯟꯅꯔꯒ ꯑꯗꯨꯝ ꯂꯩꯇ꯭ꯔꯁꯨ ꯌꯥꯔꯕ ꯄꯣꯠꯁꯛ ꯑꯃꯅꯦꯕ ꯁꯤꯅ ꯁꯤꯁꯤ ꯑꯗꯨꯝ ꯁ꯭ꯋꯤꯠꯁ ꯑꯝꯗ ꯖꯦꯛ ꯊꯤꯟꯖꯤꯜꯂꯒ ꯆꯦꯡ ꯍꯥꯞꯆꯤꯜꯂ ꯏꯁꯤꯡ ꯍꯥꯞꯆꯤꯜꯂꯒ ꯑꯣꯟ ꯇꯧꯔꯝꯃ ꯊꯝꯃꯝꯅꯉꯥꯏꯅꯦꯕ ꯑꯗꯨꯝ ꯃꯁꯥꯅ ꯑꯗꯨꯝ ꯊꯣꯡꯗꯣꯏꯅꯦꯕ ꯑꯁꯦ ꯃꯤꯑꯣꯏꯕꯅ ꯑꯗꯨꯝ ꯍꯥꯏꯐꯦꯠ ꯕꯇꯜ ꯑꯃ ꯕꯇꯜ ꯑꯃ ꯅꯝꯕꯤꯅꯉꯥꯏꯅꯦꯕ ꯈꯔ ꯀꯨꯏꯅ ꯂꯩꯔꯀꯥꯟꯗ ꯑꯗꯨꯈꯛꯇꯅꯦꯕ ꯃꯇꯝ ꯂꯧꯔꯤꯕꯁꯦ ꯑꯃꯁꯨꯡ ꯃꯤꯛꯆꯔ ꯍꯥꯏꯔꯤꯕ ꯄꯣꯠꯁꯛꯁꯤꯗꯤ ꯌꯥꯝ ꯐꯔꯕ ꯄꯣꯠꯁꯛ ꯑꯝꯅꯤ ꯁꯤꯅ ꯃꯤꯑꯣꯏꯕꯗ ꯌꯥꯝ ꯀꯣꯝꯍꯜꯂꯤꯕ ꯄꯣꯠꯁꯛ ꯑꯃꯅꯦꯕ ꯁꯤꯁꯤꯡꯁꯤ ꯍꯥꯟꯅ ꯊꯥꯏꯅ ꯂꯩꯔꯝꯗꯦꯕ ꯁꯤꯁꯤꯡꯁꯤ ꯂꯩꯔꯝꯗꯕꯅꯤꯅ ꯃꯤꯑꯣꯏꯕꯁꯤꯅ ꯃꯁꯥ ꯃꯁꯥꯅ ꯇꯧꯕꯗ ꯌꯥꯝ ꯋꯥꯔꯝꯃꯦꯕ ꯑꯃꯁꯨꯡ ꯃꯁꯥꯁꯨ ꯌꯥꯝꯅ ꯃꯇꯝ ꯄꯤꯕ ꯑꯣꯏꯕꯅꯤꯅ ꯑꯇꯣꯞꯄ ꯊꯕꯛꯇꯁꯨ ꯃꯥꯒꯤ ꯕꯤꯖꯤꯅꯦꯁꯀꯤ ꯑꯣꯏꯒꯦꯔꯥ ꯀꯔꯤꯒꯤ ꯑꯣꯏꯒꯦꯔꯥ ꯑꯗꯨꯗꯁꯨ ꯃꯇꯝ ꯄꯤꯕꯁꯨ ꯈꯔ ꯐꯔꯛ ꯇꯥꯕ ꯑꯣꯏꯌꯦꯕ ꯃꯁꯤꯁꯤꯡꯁꯦ ꯂꯥꯛꯄꯁꯤꯅ ꯌꯥꯝꯅ ꯈꯦꯠꯅꯩ ꯍꯥꯏꯕꯗꯨꯅꯤ ꯍꯥꯟꯅꯒꯤ ꯃꯇꯝꯒ ꯍꯧꯖꯤꯛ ꯃꯇꯝꯒ ꯍꯧꯖꯤꯛ ꯃꯇꯝꯅ ꯌꯥꯝ ꯀꯣꯝꯃꯦ ꯌꯥꯝ ꯅꯨꯡꯉꯥꯏꯔꯦ ꯍꯧꯖꯤꯛ ꯃꯇꯝꯁꯤꯗ ꯆꯥꯎꯈꯠꯂꯛꯄꯒꯤ ꯍꯥꯏꯕꯗꯨꯅꯤ ꯁꯨꯃꯥꯏꯅ ꯅꯨꯡꯉꯥꯏꯕ ꯍꯥꯏꯕꯁꯤ ꯁꯤꯅ ꯅꯨꯡꯉꯥꯏꯍꯟꯕ ꯑꯣꯏꯅ ꯕꯤꯒ꯭ꯌꯥꯟ ꯀꯌꯥꯅ ꯁꯨꯒꯨꯝꯕ ꯀꯌꯥ ꯄꯣꯠꯁꯛ ꯀꯌꯥ ꯄꯨꯊꯣꯛꯏ ꯃꯤꯑꯣꯏꯕꯗ ꯃꯇꯦꯡ ꯑꯣꯏꯅꯕ ꯁꯤꯒꯨꯝꯕꯁꯦ ꯌꯥꯝ ꯊꯥꯒꯠꯅꯉꯥꯏ ꯑꯣꯏꯔꯕꯅꯦ ꯃꯁꯤ ꯍꯥꯏꯔꯒ ꯑꯩ ꯂꯣꯏꯁꯤꯟꯖꯔꯒꯦ